ꯋꯥꯡꯒꯣꯏ ꯕꯖꯥꯔꯒꯤ ꯁ꯭ꯇꯔ ꯍꯣꯇꯦꯜ ꯅꯠꯇꯔꯥ ꯑꯩꯁꯤ ꯍꯧꯖꯤꯛꯃꯛ ꯃꯤꯇꯤꯡ ꯑꯃ ꯆꯠꯇꯕ ꯌꯥꯗ꯭ꯔꯦ ꯑꯗꯨꯅ ꯆꯥꯛ ꯊꯣꯡꯕꯒꯤ ꯃꯇꯝ ꯂꯩꯇ꯭ꯔꯦ ꯆꯤꯀꯟ ꯕꯤꯔꯌꯥꯅꯤ ꯐꯨꯜ ꯑꯃꯇꯪ ꯗꯤꯂꯤꯕꯔ ꯇꯧꯕꯤꯕ ꯌꯥꯒꯗꯔꯥ ꯑꯗꯨꯒ ꯑꯩꯒꯤ ꯂꯩꯐꯝꯅ ꯋꯥꯡꯒꯣꯏ ꯑꯋꯥꯡ ꯂꯩꯀꯥꯏꯅꯤ ꯀꯦꯁ ꯑꯣꯟ ꯗꯤꯂꯤꯕꯔꯤ ꯇꯧꯖꯔꯒꯦ